ꯚꯥꯔꯠ ꯃꯅꯨꯡꯗ ꯃꯤꯌꯥꯝꯅ ꯀꯣꯏꯕ ꯆꯠꯄ ꯃꯔꯨꯑꯣꯏꯕ ꯂꯥꯏꯅꯤꯡꯒꯤ ꯃꯐꯝ ꯈꯔꯗꯤ ꯀꯦꯗꯥꯔꯅꯥꯠ ꯕꯥꯔꯥꯅꯁꯤ ꯇꯤꯔꯨꯄꯇꯤ ꯁꯤꯜꯗꯤ ꯃꯗꯨꯔꯥꯏ ꯑꯌꯣꯗ꯭ꯌꯥ ꯋꯦꯁꯃꯗꯦꯕꯤ ꯑꯃ꯭ꯔꯤꯠꯁ꯭ꯔ ꯕꯗ꯭ꯔꯤꯅꯥꯠ ꯕ꯭ꯔꯤꯟꯗꯥꯕꯟ ꯑꯁꯤꯅꯆꯤꯡꯕ ꯀꯌꯥꯃꯔꯨꯝ ꯂꯩ ꯕꯗ꯭ꯔꯤꯅꯥꯠ ꯍꯥꯏꯔꯤꯕ ꯃꯐꯃ ꯑꯁꯤ ꯚꯥꯔꯠꯀꯤ ꯃꯅꯨꯡ ꯆꯟꯅ ꯂꯩꯕ ꯒ꯭ꯔꯋꯥ ꯍꯤꯃꯥꯂꯌꯥꯗ ꯂꯩ ꯕꯗ꯭ꯔꯤꯅꯥꯠ ꯍꯥꯏꯔꯤꯕ ꯂꯥꯏꯁꯪ ꯑꯁꯤ ꯁꯥꯎꯗꯨ ꯑꯗꯤ ꯁꯪꯀꯤꯔꯥ ꯑꯆꯥꯔꯌꯥꯅ ꯑꯦꯠ ꯁꯦꯟꯆꯨꯔꯤꯗ ꯂꯤꯡꯈꯠꯈꯤ ꯍꯥꯏꯅ ꯍꯥꯏꯅꯩ ꯕꯗ꯭ꯔꯤꯅꯥꯠ ꯂꯥꯏꯁꯪ ꯑꯁꯤꯕꯨ ꯍꯤꯟꯗꯨ ꯂꯥꯏꯅꯤꯡ ꯆꯠꯄꯁꯤꯡꯒꯤ ꯁꯦꯡꯂꯕ ꯂꯥꯏꯁꯪ ꯑꯃꯅꯤ ꯂꯥꯏꯁꯪ ꯑꯁꯤꯗ ꯃꯤꯌꯥꯝꯅ ꯂꯣꯔ꯭ꯗ ꯕꯤꯁꯅꯨ ꯂꯩ ꯍꯥꯏꯅ ꯊꯥꯖꯅꯩ ꯃꯐꯝ ꯑꯁꯤꯗ ꯆꯠꯂꯒ ꯂꯥꯏ ꯅꯤꯡꯕ ꯂꯥꯏꯗ ꯉꯝꯖꯕ ꯀꯠꯄ ꯑꯁꯤꯅ ꯃꯥꯒꯤ ꯃꯥꯒꯤ ꯇꯧꯅꯈꯤꯕ ꯄꯥꯞꯁꯤꯡ ꯀꯣꯛꯇꯨꯅ ꯑꯅꯧꯕ ꯄꯨꯟꯁꯤ ꯑꯃ ꯁꯤꯔꯨꯔꯕ ꯃꯇꯨꯡꯗ ꯅꯧꯅ ꯍꯤꯡꯕꯒꯨꯝ ꯑꯣꯏꯅ ꯑꯣꯏꯍꯜꯂꯤ ꯍꯥꯏꯅ ꯊꯥꯖꯅꯩ